ꯅꯨꯡꯊꯪ ꯅꯨꯡꯊꯪꯁꯤꯅ ꯑꯉꯥꯡꯁꯤꯡꯅ ꯄꯥꯏꯕ ꯃꯇꯝꯗ ꯈꯣꯡ ꯈꯨꯠ ꯁꯣꯛꯄ ꯌꯥꯕ ꯑꯁꯣꯛ ꯑꯄꯟ ꯑꯣꯏꯕ ꯌꯥꯕꯅ ꯃꯁꯤ ꯅꯦꯒꯦꯇꯤꯞ ꯄ꯭ꯔꯗꯛ ꯑꯃꯅꯤ ꯑꯃ ꯑꯣꯏ ꯍꯥꯏꯅ ꯍꯥꯏꯅꯤꯡꯉꯤ ꯃꯁꯤꯅ ꯃꯐꯝ ꯆꯥꯅ ꯆꯦꯛꯁꯤꯟꯅ ꯊꯝꯍꯧꯗꯕ ꯇꯥꯔꯒꯗꯤ ꯃꯁꯤꯅ ꯌꯥꯝꯅ ꯑꯁꯣꯛ ꯑꯄꯟ ꯑꯇꯣꯏ ꯑꯀꯥꯏ ꯅꯪꯍꯟꯕꯁꯨ ꯌꯥꯏ ꯍꯥꯏꯅ ꯈꯜꯂꯤ ꯃꯁꯤ ꯃꯁꯤꯅ ꯃꯥꯒꯤ ꯀꯥꯟꯅꯕ ꯂꯩꯖꯔꯒꯁꯨ ꯃꯁꯤꯅ ꯑꯃꯥꯡꯕ ꯄꯨꯔꯛꯄꯁꯨ ꯃꯁꯤꯡ ꯑꯗꯨꯝ ꯌꯥꯝꯃꯤ ꯃꯔꯝꯗꯤ ꯃꯁꯤꯅ ꯁꯣꯛꯈ꯭ꯔꯒꯗꯤ ꯁꯔꯨ ꯁꯣꯛꯈ꯭ꯔꯒꯗꯤ ꯃꯗꯨ ꯑꯣꯏꯁꯟꯅꯕ ꯍꯣꯠꯅꯕꯗ ꯍꯦꯟꯅ ꯌꯥꯝꯅ ꯋꯥꯒꯅꯤ ꯃꯇꯝ ꯀꯨꯏꯅ ꯆꯪꯒꯅꯤ ꯃꯔꯝ ꯑꯁꯤ ꯂꯩꯕꯅ ꯑꯉꯥꯡꯒꯨꯝꯕ ꯁꯔꯨ ꯅꯧꯔꯤꯕ ꯑꯉꯥꯡꯁꯤꯡꯅ ꯄꯥꯏꯔꯒꯗꯤ ꯅꯨꯡꯊꯪ ꯑꯁꯤ ꯌꯥꯝꯅ ꯃꯥꯡꯖꯕ ꯄꯣꯠ ꯑꯃ ꯑꯣꯏꯒꯅꯤ ꯍꯥꯏꯅ ꯈꯜꯂꯤ